ꯑꯩꯈꯣꯏꯁꯤ ꯚꯥꯔꯠ ꯑꯁꯤ ꯀꯂꯥꯒꯤ ꯂꯝꯗ ꯌꯥꯝꯅ ꯐꯖꯔꯕ ꯑꯃꯗꯤ ꯇꯝꯖꯅꯤꯡꯉꯥꯏ ꯑꯣꯏꯗꯨꯅ ꯂꯩꯔꯝꯕ ꯂꯝ ꯑꯃꯅꯤ ꯑꯗꯨꯕꯨ ꯆꯥꯎꯈꯠꯂꯛꯄꯒꯤ ꯃꯇꯨꯡ ꯏꯟꯅ ꯐꯣꯔꯦꯟꯒꯤ ꯀꯜꯆꯔ ꯇꯝꯅꯔꯛꯄꯗꯒꯤ ꯑꯩꯈꯣꯏꯒꯤ ꯁꯦꯡꯂꯕ ꯑꯃꯗꯤ ꯐꯖꯔꯕ ꯀꯂꯥꯒꯤ ꯂꯝ ꯑꯁꯤ ꯉꯁꯤꯗꯤ ꯃꯥꯡꯊꯔꯛꯄꯒꯨꯝ ꯎꯕ ꯐꯪꯏ ꯑꯩꯈꯣꯏꯒꯤ ꯚꯥꯔꯠꯀꯤ ꯐꯖꯔꯕ ꯆꯥꯎꯈꯠꯄ ꯐꯤꯖꯦꯠ ꯆꯥꯛꯆꯥ ꯚꯥꯔꯠꯀꯤ ꯐꯖꯔꯕ ꯐꯤꯖꯦꯠ ꯆꯥꯛꯆꯥ ꯅꯥꯠꯀꯤ ꯑꯣꯏꯕ ꯀꯂꯥꯕꯨ ꯌꯣꯛꯈꯠꯄ ꯃꯤꯁꯤꯡ ꯂꯩꯔꯛꯇꯕ ꯐꯣꯔꯦꯟꯒꯤ ꯃꯇꯧ ꯇꯝꯕ ꯉꯥꯛꯇ ꯉꯥꯏꯔꯛꯄ ꯑꯁꯤꯅ ꯑꯩꯈꯣꯏꯒꯤ ꯀꯂꯥ ꯑꯁꯦ ꯃꯥꯡꯊꯔꯛꯂꯤꯕꯅꯦꯕ ꯃꯥꯡꯊꯔꯛꯂꯦ ꯌꯥꯗ꯭ꯔꯦ ꯐꯖꯔꯕ ꯑꯩꯈꯣꯏꯒꯤ ꯀꯜꯆꯔ ꯐꯤꯔꯣꯜ ꯁꯥꯔꯤ ꯁꯦꯠꯇꯨꯅ ꯐꯖꯔꯕ ꯂꯝꯆꯠ ꯆꯠꯅꯕꯤ ꯑꯁꯤ ꯍꯤꯡꯅꯕꯗ ꯚꯥꯔꯠꯀꯤ ꯅꯥꯒꯔꯤꯛ ꯑꯃ ꯑꯣꯏꯅ ꯇꯉꯥꯏ ꯐꯗꯕ ꯊꯧꯗꯥꯡ ꯈꯔꯗꯤ ꯂꯧꯐꯝ ꯊꯣꯛꯄ꯭ꯔꯥ ꯍꯥꯏꯅ ꯈꯜꯂꯤ ꯂꯨꯍꯣꯡ ꯈꯣꯡꯗꯣꯡꯕ ꯅꯠꯇ꯭ꯔꯒ ꯊꯧꯗꯣꯛ ꯋꯥꯊꯣꯛ ꯅꯥꯠꯀꯤ ꯑꯣꯏꯕ ꯊꯣꯛꯂꯛꯄ ꯃꯇꯝꯗ ꯑꯩꯈꯣꯏꯅ ꯑꯩꯈꯣꯏꯒꯤ ꯐꯖꯔꯕ ꯁꯥꯔꯤ ꯗꯣꯇꯤ ꯁꯦꯠꯄ ꯑꯁꯤ ꯊꯥꯗꯣꯛꯇꯨꯅ ꯋꯦꯁꯇꯔꯟꯒꯤ ꯀꯜꯆꯔ ꯇꯧꯗꯨꯅ ꯀꯣꯠ ꯁꯨꯠ ꯇꯥꯏ ꯇꯧꯗꯨꯅ ꯁꯦꯠꯅꯔꯛꯄ ꯑꯀꯧꯕ ꯐꯤꯔꯣꯟ ꯍꯥꯏꯕꯗꯤ ꯏꯁꯥ ꯊꯨꯡꯅ ꯁꯦꯠꯄ ꯀꯨꯞꯄ ꯐꯪꯗ꯭ꯔꯕ ꯐꯤꯔꯣꯟ ꯁꯦꯠꯄꯅ ꯐꯖꯕ ꯀꯜꯆꯔ ꯑꯁꯤꯕꯨ ꯃꯥꯡꯊꯔꯛꯄꯅꯤ ꯐꯖꯔꯕ ꯀꯜꯆꯔ ꯑꯁꯤꯕꯨ ꯑꯩꯈꯣꯏꯅ ꯃꯥꯡꯊꯔꯛꯄꯅꯤ ꯑꯃꯗꯤ ꯑꯩꯈꯣꯏꯒꯤ ꯀꯂꯥ ꯑꯁꯤ ꯋꯦꯁꯇꯔꯟꯒꯤ ꯆꯠꯅꯕꯤ ꯋꯦꯁꯇꯔꯟꯒꯤ ꯆꯠꯅꯕꯤꯅ ꯈꯟꯖꯤꯟꯗꯨꯅ ꯊꯝꯕ ꯋꯦꯁꯇꯔ꯭ꯟꯒꯤ ꯃꯇꯧ ꯇꯝꯂꯒ ꯆꯥꯎꯈꯠꯄ ꯑꯃ ꯑꯣꯏꯅ ꯂꯧꯅꯔꯛꯄ ꯑꯁꯤꯅ ꯊꯧꯗꯣꯛ ꯊꯧꯗꯣꯛ ꯊꯥꯗꯣꯛꯇꯨꯅ ꯑꯩꯈꯣꯏꯒꯤ ꯆꯠꯅꯔꯛꯄ ꯑꯣꯏꯅ ꯂꯧꯔꯕꯅꯤꯅ ꯑꯩꯈꯣꯏꯒꯤ ꯑꯁꯤ ꯍꯥꯏꯔꯤꯕ ꯆꯠꯅꯕꯤ ꯋꯦꯁꯇꯔꯟꯒꯤ ꯆꯠꯅꯕꯤ ꯑꯁꯤ ꯊꯥꯗꯣꯛꯇꯨꯅ ꯑꯩꯈꯣꯏꯒꯤ ꯆꯠꯅꯕꯤ ꯑꯁꯤꯕꯨ ꯅꯥꯠꯀꯤ ꯑꯣꯏꯕ ꯐꯤꯖꯣꯜ ꯅꯥꯠꯀꯤ ꯑꯣꯏꯕ ꯐꯤꯖꯣꯜ ꯁꯦꯠꯇꯨꯅ ꯀꯂꯥꯕꯨ ꯌꯣꯛꯈꯠꯇꯨꯅ ꯊꯝꯕ ꯇꯉꯥꯏ ꯐꯗꯕꯅꯤ ꯍꯥꯏꯅ ꯈꯟꯕꯒꯤ ꯃꯇꯝ ꯑꯣꯏꯔꯦ ꯍꯧꯖꯤꯛ